ꯆꯤꯡꯗ ꯂꯩꯕ ꯍꯥꯏꯕ ꯄꯨꯟꯁꯤ ꯑꯣꯏꯔꯕꯅꯤꯅ ꯑꯩꯈꯣꯏꯅ ꯀꯣꯏꯕ ꯁꯥꯟꯕ ꯆꯤꯡ ꯀꯥꯕ ꯀꯨꯝꯕ ꯍꯥꯏꯕꯁꯤꯗꯤ ꯑꯩꯈꯣꯏꯒꯤ ꯄꯨꯟꯁꯤꯁꯤꯒꯤ ꯂꯣꯏꯅꯔꯛꯈ꯭ꯔꯕ ꯄꯨꯟꯁꯤꯅꯤ ꯊꯕꯛ ꯑꯃ ꯑꯣꯏꯅ ꯃꯔꯛ ꯃꯔꯛꯇ ꯀꯣꯏꯕ ꯁꯥꯟꯕꯁꯨ ꯆꯠꯂꯤ ꯀꯣꯏꯕ ꯁꯥꯟꯕ ꯆꯠꯄ ꯍꯥꯏꯕꯗꯤ ꯆꯤꯡꯗ ꯁꯤꯔꯣꯏ ꯂꯤꯂꯤ ꯌꯦꯡꯕꯒꯨꯝꯕ ꯎꯌꯥꯌꯣꯟꯒꯨꯝꯕ ꯌꯦꯡꯕ ꯆꯠꯄ ꯑꯁꯤ ꯑꯩꯈꯣꯏ ꯃꯌꯥꯝ ꯍꯧꯅꯔꯒ ꯆꯥꯛ ꯂꯥꯡ ꯊꯣꯡꯉꯒ ꯇꯤꯐꯤꯟꯗ ꯍꯥꯞꯄꯒ ꯄꯨꯔꯒ ꯆꯠꯄ ꯃꯐꯝꯗꯨꯗ ꯆꯥꯔꯨꯕ ꯑꯩꯈꯣꯏ ꯃꯌꯥꯝ ꯆꯥꯃꯤꯟꯅꯕ ꯊꯛꯃꯤꯟꯅꯕ ꯆꯤꯡꯗ ꯆꯠꯂꯒ ꯑꯗꯨ ꯍꯜꯂꯛꯑꯒ ꯑꯩꯈꯣꯏ ꯍꯌꯦꯡꯒꯨꯝꯕ ꯅꯤꯅꯤ ꯁꯨꯕ ꯑꯗꯨ ꯑꯗꯥꯒ ꯂꯣꯏꯅꯃꯛꯇꯨꯗ ꯑꯩꯈꯣꯏ ꯂꯧꯕꯨꯛꯇꯁꯨ ꯆꯠꯂꯤ ꯂꯧ ꯃꯇꯝ ꯑꯣꯏꯕꯀꯥꯟꯗꯅ ꯃꯐꯝ ꯇꯣꯉꯥꯟ ꯇꯣꯉꯥꯟ ꯂꯩꯕꯅꯤꯅ ꯅꯣꯡꯃꯅ ꯑꯁꯣꯝꯗ ꯅꯣꯡꯃꯅ ꯑꯩꯈꯣꯏ ꯑꯁꯣꯝꯗ ꯁꯨꯃꯤꯟ ꯆꯠꯃꯤꯟꯅꯕꯗꯣ ꯑꯗꯨꯗ ꯆꯠꯃꯤꯟꯅꯩ ꯁꯨꯃꯤꯟꯅꯩ ꯆꯤꯡ ꯅꯨꯡꯇꯤꯒꯤ ꯆꯠꯂꯤ ꯑꯩꯈꯣꯏ ꯋꯥꯕ ꯂꯩꯇꯦ ꯑꯗꯨꯃꯥꯏꯅ ꯄꯨꯟꯁꯤꯁꯤ ꯂꯦꯜꯂꯛꯑꯦ ꯑꯗꯨꯅꯤ ꯑꯩꯈꯣꯏꯅ ꯄꯥꯝꯃꯤꯕꯁꯦ ꯆꯤꯡꯗ ꯂꯩꯕꯁꯨ ꯅꯨꯡꯉꯥꯏꯕ ꯍꯥꯏꯕꯗꯣ ꯑꯗꯨꯅꯤ